ꯃꯅꯤꯄꯨꯔꯗ ꯆꯠꯅꯔꯤꯕ ꯇꯣꯉꯥꯟ ꯇꯣꯉꯥꯟꯕ ꯂꯥꯏꯅꯤꯡꯁꯤꯡꯅ ꯀ꯭ꯔꯣꯁ ꯀꯜꯆꯔꯦꯜ ꯑꯦꯛꯁꯆꯦꯟꯁ ꯅꯠꯇ꯭ꯔꯒ ꯗꯥꯏꯂꯣꯒ ꯇꯧꯕꯗ ꯃꯥꯌꯣꯛꯅꯕ ꯍꯥꯏꯇꯥꯔꯒꯗꯤ ꯂꯥꯏꯅꯤꯡ ꯂꯥꯏꯁꯣꯟꯒꯤ ꯃꯇꯨꯡ ꯏꯟꯅ ꯂꯥꯏꯅꯤꯡꯁꯦ ꯑꯃꯒ ꯑꯃꯒ ꯃꯥꯟꯅꯗꯦ ꯍꯤꯟꯗꯨ ꯆꯠꯄ ꯈ꯭ꯔꯤꯁꯇꯥꯟ ꯆꯠꯄ ꯑꯗꯒꯤ ꯃꯩꯇꯩ ꯄꯥꯡꯒꯟꯒꯤ ꯑꯩꯈꯣꯏꯒꯤ ꯄꯥꯡꯒꯟꯒꯤ ꯀꯥꯡꯕꯨ ꯑꯃ ꯑꯗꯨꯃꯥꯏꯅ ꯂꯩꯕꯅꯤꯅ ꯂꯥꯏ ꯈꯣꯏꯔꯝꯕꯒꯤ ꯃꯑꯣꯡꯁꯨ ꯂꯣꯏꯅꯃꯛ ꯈꯦꯠꯅꯒꯅꯤ ꯍꯤꯟꯗꯨꯒꯤꯅ ꯈꯣꯏꯔꯝꯕꯒꯤ ꯃꯑꯣꯡ ꯑꯗꯒꯤ ꯃꯩꯇꯩꯒꯤ ꯈꯣꯏꯔꯝꯕꯒꯤ ꯃꯑꯣꯡ ꯑꯗꯒꯤ ꯈ꯭ꯔꯤꯁꯇꯥꯟ ꯈꯣꯏꯔꯝꯕꯒꯤ ꯃꯑꯣꯡ ꯑꯗꯒꯤ ꯃꯨꯁꯂꯤꯝꯁꯤꯡꯒꯤ ꯈꯣꯏꯔꯝꯕꯒꯤ ꯃꯋꯣꯡ ꯑꯗꯨꯃꯥꯏꯅ ꯃꯥꯏ ꯃꯥꯏꯒꯤ ꯂꯩꯖꯕꯅꯤꯅ ꯃꯥꯌꯣꯛꯅꯕꯗꯤ ꯑꯩꯒꯤꯅ ꯆꯠꯆꯔꯤꯕ ꯑꯩꯒꯤ ꯙꯔꯃ ꯑꯗꯨꯗ ꯂꯥꯏꯅꯤꯡꯗꯨꯗ ꯑꯩꯒꯤ ꯑꯗꯨꯝ ꯆꯠꯆꯕꯅꯤꯅ ꯁꯤꯉꯥꯛꯇꯅꯤ ꯃꯥꯌꯣꯛꯅꯕꯒꯤꯗꯤ ꯀꯩꯁꯨ ꯊꯣꯏꯗꯣꯛꯄ ꯂꯩꯇꯦꯅ ꯈꯟꯖꯩ ꯑꯩ ꯑꯩꯅ ꯄꯥꯝꯖꯕ ꯙꯔꯃꯗꯣ ꯆꯠꯆꯕꯅꯤꯅ ꯍꯣꯏ ꯄꯨꯜꯂꯑꯛꯒꯕꯨꯗꯤ ꯑꯃꯒ ꯑꯃꯒ ꯃꯥꯅꯗꯕꯅꯤꯅ ꯑꯗꯨꯗꯤ ꯑꯃꯨꯛ ꯃꯥꯟꯅꯔꯔꯣꯏ ꯑꯗꯨꯒꯨꯝꯕꯗꯨ ꯑꯣꯏꯇꯥꯔꯦ ꯃꯥꯌꯣꯛꯅꯕ ꯍꯥꯏ ꯇꯥꯔꯒꯗꯤ